ꯁꯣꯝ ꯂꯝꯖꯤꯡꯕ ꯀꯦꯞꯀꯤ ꯃꯦꯅꯦꯖꯔ ꯑꯣꯏꯕꯤꯔꯕ ꯉꯁꯥꯏ ꯑꯩꯅ ꯅꯝꯕꯣꯜꯗꯒꯤꯅ ꯏꯌꯥꯔꯄꯣꯔꯠ ꯐꯥꯎꯕ ꯆꯠꯄꯒꯤ ꯀꯦꯞ ꯑꯃ ꯕꯨꯛ ꯇꯧꯖꯕꯅꯤ ꯑꯗꯨ ꯂꯨꯄꯥ ꯂꯤꯁꯤꯡ ꯑꯅꯤꯗ ꯌꯥꯅꯈꯤꯕꯅꯤ ꯑꯗꯣ ꯍꯧꯖꯤꯛ ꯀꯦꯞꯁꯤꯒꯤ ꯗ꯭ꯔꯥꯏꯚꯔꯁꯤꯅ ꯂꯨꯄꯥ ꯂꯤꯁꯤꯡ ꯑꯅꯤꯒ ꯆꯝꯃꯉꯥ ꯄꯤꯌꯣ ꯍꯥꯏꯔꯒ ꯂꯩꯔꯦ ꯑꯗꯣ ꯀꯟꯇꯦꯛ ꯑꯃꯨꯛꯇ ꯇꯧꯕꯤꯌꯣ ꯗ꯭ꯔꯥꯏꯚꯔꯁꯤꯗ ꯑꯗꯨꯒ ꯑꯃꯨꯛ ꯍꯥꯏꯕꯤꯌꯨ ꯑꯩꯗꯤ ꯂꯨꯄꯥ ꯂꯤꯁꯤꯡ ꯑꯅꯤꯗꯒꯤ ꯍꯦꯟꯅ ꯄꯤꯕ ꯉꯝꯃꯣꯏ